ꯍꯣ ꯍꯜꯂꯣ ꯁꯤꯒꯤꯁꯤ ꯍꯣꯝ ꯏꯅꯔ ꯗꯤꯖꯥꯏꯟ ꯇꯧꯕꯗꯨ ꯅꯠꯇ꯭ꯔꯣ ꯑꯥ ꯑꯣ ꯑꯣꯀꯦ ꯑꯣꯀꯦ ꯑꯥ ꯑꯩꯒꯤ ꯍꯣꯝꯁꯤ ꯑꯩꯒꯤ ꯌꯨꯝꯁꯤ ꯗꯤꯖꯥꯏꯟ ꯈꯔ ꯇꯧꯒꯦ ꯇꯧꯕ ꯑꯗꯨ ꯃꯅꯨꯡꯒꯤ ꯏꯅꯔ ꯗꯤꯖꯥꯏꯟꯒꯤꯁꯤ ꯀꯃꯥꯏꯅ ꯀꯃꯥꯏꯅ ꯀꯔꯤ ꯀꯔꯤ ꯀꯃꯥꯏꯅ ꯇꯧꯔꯤꯕꯅꯣ ꯀꯃꯥꯏꯅ ꯀꯃꯥꯏꯅ ꯇꯧꯕꯅ ꯐꯅꯤ ꯑꯩꯈꯣꯏ ꯌꯨꯝꯁꯦ ꯀꯥ ꯃꯉꯥꯃꯨꯛ ꯑꯣꯏ ꯏꯁꯀ꯭ꯋꯥꯔ ꯐꯤꯠ ꯀꯨꯟ ꯀꯨꯟ ꯀꯨꯟ ꯑꯅꯤ ꯑꯃ ꯌꯨꯝꯌꯥꯏꯒꯤ ꯁꯔꯨꯛꯇꯨꯅ ꯊꯥꯔꯇꯤꯃꯨꯛ ꯄꯥꯛꯑꯦ ꯑꯩ ꯁꯀ꯭ꯋꯥꯔ ꯐꯤꯠꯇ ꯍꯣꯏ ꯀꯥ ꯑꯍꯨꯝ ꯀꯥ ꯑꯍꯨꯝꯁꯤꯗꯤ ꯊꯪꯅꯔꯒ ꯂꯩꯕꯅꯤ ꯀꯤꯠꯆꯟꯗꯨꯅ ꯑꯃꯨꯛ ꯃꯅꯤꯡꯂꯣꯝꯗ ꯈꯤꯇꯪ ꯇꯣꯊꯔꯒ ꯂꯩꯕꯅꯤ ꯑꯗꯣ ꯃꯌꯥꯏꯗ ꯌꯨꯝꯌꯥꯏ ꯑꯃ ꯍꯥꯏ ꯇꯥꯔꯦ ꯌꯥꯎꯕꯅꯤ ꯄꯨꯂꯞꯇꯤ ꯑꯣꯏꯗꯣꯏꯅꯤ ꯑꯗꯨꯕꯨ ꯑꯍꯥꯟꯕꯒꯤ ꯑꯣꯏꯅ ꯀꯤꯠꯆꯟꯒꯤ ꯁꯔꯨꯛꯁꯤꯗꯤ ꯌꯥꯎꯈꯤꯔꯣꯏꯒꯦ ꯑꯗꯨꯒ ꯌꯨꯝꯌꯥꯏꯒ ꯑꯇꯩ ꯀꯥ ꯃꯔꯤꯁꯤꯗꯤ ꯗꯤꯖꯥꯏꯟ ꯇꯧꯒꯦ ꯇꯧꯕꯅꯤ ꯌꯨꯝꯌꯥꯏꯁꯤꯗ ꯇꯤ ꯚꯤ ꯇꯤ ꯚꯤꯒꯨꯝꯕ ꯊꯝꯃꯛꯑꯅꯤ ꯑꯗꯨꯒ ꯑꯉꯥꯡ ꯑꯗꯒꯤ ꯃꯊꯛꯇ ꯗꯦꯀꯣꯔꯦꯁꯟ ꯀꯩꯀꯩ ꯄꯥꯟꯕꯤ ꯀꯩꯀꯩ ꯊꯝꯅꯤꯡꯉꯁꯨ ꯑꯗꯨꯝ ꯇꯤ ꯚꯤꯗꯨꯗ ꯑꯗꯨꯝ ꯊꯝꯕ ꯌꯥꯍꯟꯕꯤꯗꯣ ꯑꯗꯨꯝꯕ ꯑꯗꯒꯤ ꯂꯥꯏꯠ ꯁꯤꯁꯇꯦꯝ ꯀꯔꯤ ꯀꯔꯤ ꯈꯔ ꯍꯥꯞꯄ ꯄꯥꯝꯃꯦ ꯑꯗꯒꯤ ꯂꯩ ꯅꯨꯡ ꯀꯩꯀꯩ ꯊꯝꯕꯝ ꯍꯥꯏ ꯇꯥꯔꯦ ꯑꯗꯨꯝꯕꯗꯨꯁꯨ ꯈꯔ ꯄꯥꯝꯃꯦ ꯍꯥꯏꯗꯤ ꯍꯌꯦꯡ ꯗꯦꯀꯣꯔꯦꯁꯟ ꯇꯧꯔꯀꯥꯟꯗꯀꯣ ꯃꯌꯥꯝ ꯆꯪꯉꯒ ꯎꯕꯝꯅꯤꯅ ꯈꯔ ꯐꯖꯕ ꯄꯥꯝꯕ ꯍꯥꯏ ꯇꯥꯔꯦ ꯁꯣꯐꯥ ꯁꯦꯠꯁꯤ ꯑꯃꯗ ꯀꯩꯅꯣ ꯑꯃꯒ ꯇꯦꯕꯜ ꯑꯃꯒ ꯑꯣꯏꯕꯅꯤ ꯑꯗꯨꯝ ꯁꯥꯏꯠ ꯇꯦꯕꯜ ꯍꯥꯏ ꯇꯥꯔꯦ ꯑꯗꯨ ꯁꯣꯐꯥ ꯁꯦꯠ ꯑꯥ ꯑꯥ ꯑꯥ ꯑꯥ ꯑꯥ ꯑꯥ ꯑꯥ ꯍꯣꯏ ꯀꯣꯟ ꯀꯣꯟ ꯎꯄꯨ ꯑꯃꯕꯨꯗꯤ ꯂꯩꯗꯤ ꯂꯩꯅꯤ ꯑꯗꯨꯝ ꯑꯣꯄꯣꯖꯤꯠꯇ ꯍꯥꯏ ꯇꯥꯔꯦ ꯑꯗꯨꯝ ꯀꯣꯟ ꯎꯄꯨ ꯑꯃꯗꯤ ꯑꯗꯨꯝ ꯊꯝꯗꯤ ꯊꯝꯃꯔꯅꯤ ꯑꯥ ꯋꯥꯜ ꯃꯆꯨꯁꯦ ꯑꯩꯈꯣꯏꯁꯦ ꯀꯩꯅꯣ ꯃꯆꯨꯒꯨꯝꯕ ꯒ꯭ꯔꯦ ꯃꯆꯨꯒꯨꯝꯕ ꯑꯣꯏꯗꯣꯏꯔꯤꯕ꯭ꯔꯥ ꯀꯩꯅꯣ ꯑꯩ ꯄꯨꯔꯥꯗꯤ ꯍꯧꯖꯤꯛ ꯁꯪꯗꯔꯤꯕꯀꯣ ꯑꯗꯨ ꯁꯪꯉꯗꯤ ꯍꯧꯖꯤꯛ ꯒ꯭ꯔꯤꯟꯒꯨꯝꯕꯅ ꯐꯖꯒꯗꯧꯔꯤꯕ꯭ꯔꯥ ꯑꯗꯨ ꯍꯌꯦꯡ ꯑꯧ ꯗꯤꯖꯥꯏꯟ ꯇꯧꯅꯕꯨ ꯏꯅꯔ ꯗꯤꯖꯥꯏꯟ ꯒꯣꯕꯤꯂꯦꯟ ꯍꯣꯏꯒ ꯑꯗꯨꯝ ꯇꯥꯅꯔꯒ ꯁꯪꯉꯁꯤꯔꯥ ꯍꯥꯏꯕꯒꯤ

ꯑꯥ ꯑꯥ ꯍꯣꯏ ꯁꯦꯠ ꯑꯄꯥꯕꯗꯨ ꯍꯣꯏ ꯑꯗꯨ ꯑꯃ ꯈꯤꯜꯂꯗꯣꯏꯅꯤ ꯑꯗꯨꯏꯗꯨ ꯑꯃ ꯇꯧꯔꯒ ꯍꯣꯏ ꯍꯣꯏ ꯑꯥ ꯑꯣꯀꯦ ꯑꯣꯀꯦ ꯑꯣꯀꯦ ꯑꯣꯀꯦ ꯑꯣꯀꯦ ꯀꯥ ꯃꯈꯩꯁꯤ ꯀꯥ ꯑꯃꯃꯝ ꯀꯥ ꯑꯃꯃꯝꯗ ꯃꯤ ꯀꯩꯅꯣꯅꯤ ꯐꯤꯠ ꯐꯤꯠ ꯀꯨꯟ ꯀꯨꯟꯒꯨꯝꯕ ꯑꯣꯏꯔꯝꯒꯅꯤ ꯑꯗꯨꯒ ꯌꯨꯝꯌꯥꯏꯒꯤꯗꯅ ꯐꯤꯠ ꯀꯨꯟꯊ꯭ꯔꯥ ꯑꯣꯏꯕ ꯑꯣꯀꯦ ꯑꯣꯀꯦ ꯑꯣꯀꯦ ꯑꯣꯀꯦ ꯑꯣꯀꯦ ꯑꯗꯨꯗꯤ ꯇꯧꯔꯁꯦ ꯑꯗꯨꯃꯥꯏꯅ ꯑꯣꯀꯦ ꯑꯣꯀꯦ ꯊꯦꯡꯛ ꯌꯨ ꯊꯦꯡꯛ ꯌꯨ ꯊꯦꯡꯛ ꯌꯨ ꯊꯝꯖꯔꯦ ꯊꯝꯖꯔꯦ